ꯇꯥꯃꯣ ꯀꯛꯆꯤꯡꯗꯒꯤꯅ ꯄꯂꯦꯟ ꯐꯥꯎꯕꯒꯤ ꯍꯥꯏꯈꯤꯕ ꯀꯦꯞ ꯑꯗꯨ ꯄꯨꯡ ꯀꯌꯥꯗ ꯌꯧꯔꯛꯀꯗꯧꯕꯅꯣ ꯁꯣꯝꯗ ꯑꯅꯥꯕ ꯑꯃꯒꯤ ꯄꯨꯔꯛꯀꯗꯧꯕꯅꯦ ꯑꯗꯣꯝ ꯄꯂꯦꯟꯗꯒꯤ ꯑꯃꯨꯛ ꯀꯛꯆꯤꯡ ꯐꯥꯎꯕ ꯍꯥꯏꯊꯕꯒꯤꯅ ꯃꯇꯝ ꯀꯌꯥꯝ ꯆꯪꯒꯗꯧꯕꯅꯣ